ꯂꯧꯁꯤꯡꯒꯤꯗꯁꯨꯗ ꯃꯇꯦꯡ ꯄꯥꯡꯕ ꯂꯩꯉꯥꯛꯅ ꯑꯗꯨꯝ ꯀꯨꯝꯃꯩꯗ ꯑꯩꯍꯥꯛꯀꯤ ꯀꯨꯝꯃꯩꯗ ꯂꯩꯉꯥꯛꯅ ꯂꯧꯁꯤꯡꯒꯤ ꯁꯤꯠ ꯁꯞꯄ꯭ꯂꯥꯏ ꯐꯔꯇꯤꯂꯥꯏꯖꯔ ꯁꯞꯄ꯭ꯂꯥꯏ ꯂꯥꯏꯐ ꯏꯁꯇꯣꯔꯁꯤꯡ ꯑꯁꯤꯒꯨꯝꯕ ꯁꯞꯄ꯭ꯂꯥꯏ ꯄꯤꯕ ꯃꯇꯝ ꯌꯥꯎꯋꯦ ꯑꯦꯒ꯭ꯔꯤ ꯇꯨꯔꯤꯖꯝ ꯑꯣꯄꯔꯦꯁꯟꯁꯤꯡꯁꯨ ꯇꯧꯕꯅꯦ ꯑꯗꯨ ꯑꯦꯒ꯭ꯔꯤꯀꯜꯆꯔ ꯀꯟꯇ꯭ꯔꯦꯛ ꯁꯥꯔꯕꯤꯁꯁꯤꯡ ꯑꯁꯤ ꯄ꯭ꯔꯥꯏꯕꯦꯠ ꯈꯣꯏꯅꯁꯨ ꯇꯧꯋꯦ ꯒꯣꯕꯔꯃꯦꯟ ꯈꯣꯏꯅꯁꯨ ꯇꯧꯋꯦ ꯑꯗꯨꯒꯤ ꯑꯁꯤꯒꯨꯝꯕꯅ ꯂꯧꯁꯤꯡꯒꯤ ꯏꯟꯗꯁꯇ꯭ꯔꯤꯗ ꯑꯗꯨꯝ ꯃꯇꯦꯡ ꯄꯥꯡꯕ ꯍꯥꯏꯕ ꯇꯥꯔꯦ ꯑꯁꯤꯒꯨꯝꯕ ꯂꯩꯌꯦ